ꯌꯨꯝ ꯀꯩ ꯑꯀꯣꯏꯕꯒꯤ ꯃꯐꯝ ꯍꯥꯏꯖꯅꯤꯛ ꯑꯣꯏꯅ ꯊꯝꯅꯕꯒꯤ ꯑꯩꯍꯥꯛꯅ ꯂꯧꯈꯠꯄ ꯊꯧꯑꯣꯡꯁꯤꯡ ꯑꯗꯨꯗꯤ ꯑꯍꯥꯟꯕꯗ ꯑꯩꯒꯤ ꯌꯦꯠ ꯑꯣꯏꯗ ꯂꯩꯔꯤꯕ ꯏꯁꯤꯡ ꯇꯨꯡꯕ ꯃꯐꯝꯁꯤꯡ ꯑꯗꯨꯗ ꯏꯁꯤꯡ ꯇꯨꯡꯗꯅꯉꯥꯏ ꯍꯣꯠꯅꯕ ꯑꯗꯨꯗꯒꯤꯗꯤ ꯗ꯭ꯔꯦꯅꯦꯖ ꯂꯩꯔꯤꯕ ꯁꯤꯡꯁꯨ ꯁꯦꯡꯅ ꯀ꯭ꯂꯤꯌꯔ ꯑꯣꯏꯅ ꯊꯝꯕꯤꯕ ꯗ꯭ꯔꯦꯅꯦꯖꯇ ꯇꯤꯟ ꯀꯥꯡ ꯇꯥꯔꯛꯇꯅꯕꯒꯤꯗꯃꯛꯇ ꯐꯤꯅꯥꯏꯜ ꯆꯥꯏꯊꯣꯛꯄꯤꯕ ꯑꯗꯨꯗꯒꯤꯗꯤ ꯌꯥꯝ ꯑꯣꯏ ꯃꯔꯨ ꯑꯣꯏꯕ ꯍꯥꯏꯖꯅꯤꯛ ꯑꯣꯏꯕ ꯍꯥꯏꯇꯔꯒꯗꯤ ꯀꯩꯅꯣꯁꯦ ꯑꯩꯈꯣꯏꯒꯤ ꯇꯣꯏꯂꯦꯠ ꯍꯥꯏꯖꯤꯟꯁꯦ ꯐꯖꯅ ꯊꯝꯕꯤꯕ ꯇꯣꯏꯂꯦꯠꯁꯦ ꯂꯨꯅ ꯅꯥꯟꯅ ꯊꯝꯕꯤꯕ ꯏꯁꯤꯡ ꯇꯣꯏꯅ ꯐ꯭ꯂꯁ ꯇꯧꯕꯤꯕ ꯑꯗꯨꯒ ꯀꯥ ꯃꯅꯨꯡ ꯀꯥ ꯃꯅꯨꯡꯁꯦ ꯇꯣꯏꯅ ꯑꯩꯈꯣꯏꯅ ꯇꯩꯊꯣꯛ ꯅꯥꯟꯊꯣꯛꯄꯤꯗꯅ ꯐꯤꯅꯥꯏꯜꯒꯨꯝꯕ ꯆꯥꯏꯗꯅ ꯍꯥꯏꯖꯅꯤꯛ ꯑꯣꯏꯕ ꯃꯑꯣꯡꯗ ꯂꯩꯅꯕꯒꯤꯗꯃꯛꯇ ꯋꯥꯏ ꯇꯩꯊꯣꯛꯇꯥꯅ ꯑꯃ ꯑꯃ ꯇꯧꯔꯒ ꯂꯨꯅ ꯅꯥꯟꯅ ꯊꯝꯕ ꯑꯗꯨꯒ ꯑꯩꯈꯣꯏꯒꯤ ꯅꯥꯀꯜ ꯌꯦꯠ ꯑꯣꯏꯗ ꯂꯩꯔꯤꯕ ꯃꯤꯁꯤꯡꯗꯁꯨ ꯑꯩꯈꯣꯏꯅ ꯑꯋꯦꯔ ꯄꯤꯕꯤꯕ ꯍꯥꯏꯇꯥꯔꯦ ꯍꯥꯏꯗꯤ ꯅꯣꯏꯁꯨ ꯁꯨꯃꯥꯏꯅ ꯅꯥꯟꯅ ꯊꯝꯕꯤꯌꯨ ꯃꯣꯏꯒꯤ ꯌꯨꯝꯗꯣ ꯅꯥꯜꯂꯒꯗꯤ ꯑꯩꯈꯣꯏꯁꯨ ꯅꯥꯟꯗꯣꯏꯅꯤ ꯅꯥꯀꯜꯒꯤꯗꯨꯅ ꯃꯣꯠꯂꯛꯄꯇꯥꯔꯒꯗꯤ ꯑꯩꯈꯣꯏꯁꯨ ꯃꯣꯠꯀꯅꯤ ꯑꯗꯨꯅ ꯃꯣꯏꯁꯨ ꯅꯥꯟꯅ ꯊꯝꯅꯕꯒꯤꯗꯃꯛꯇ ꯐꯤꯅꯥꯏꯜ ꯆꯥꯏꯊꯣꯛꯄꯤꯌꯨ ꯑꯗꯨꯗꯒꯤꯗꯤ ꯅꯥꯄꯤꯁꯤꯡ ꯀꯔꯤ ꯀꯔꯤ ꯍꯧꯖꯤꯜꯂꯤꯕ ꯁꯤꯡꯗꯨꯁꯨ ꯁꯦꯡꯗꯣꯛꯄꯤꯌꯨ ꯍꯥꯏꯅ ꯍꯥꯏꯕ ꯅꯥꯄꯤ ꯀꯛꯊꯠꯄꯤꯕ ꯇꯤꯟ ꯀꯥꯡ ꯂꯩꯍꯟꯗꯕ ꯑꯗꯨꯅꯤ